ꯑꯩꯅ ꯑꯥꯃꯥꯖꯣꯟꯗꯒꯤ ꯑꯩꯒꯤ ꯁꯣꯜ ꯑꯩꯃ ꯂꯩꯕꯅꯤ ꯁꯣꯜ ꯑꯗꯨ ꯀꯇꯟꯒꯤꯅꯤ ꯁꯣꯜꯗꯨ ꯏꯟꯕꯗ ꯌꯥꯝ ꯐꯖꯈ꯭ꯔꯦ ꯁꯣꯜ ꯑꯗꯨꯒꯤ ꯀ꯭ꯋꯥꯂꯤꯇꯤꯁꯦ ꯌꯥꯝꯅꯁꯨ ꯐꯔꯝꯃꯤ ꯍꯟꯗ꯭ꯔꯦꯗ ꯄꯥꯔꯁꯦꯟ ꯀꯇꯟ ꯑꯣꯏꯔꯝꯃꯤ ꯑꯩꯅꯗꯤ ꯁꯣꯜ ꯑꯗꯨꯒꯤ ꯀꯇꯟ ꯂꯦꯕꯦꯜ ꯑꯁꯦ ꯑꯥꯏꯠꯇꯤ ꯄꯥꯔꯁꯦꯟ ꯈꯛ ꯑꯣꯏꯔꯕꯣꯏ ꯈꯜꯂꯨꯔꯦ ꯇ꯭ꯋꯦꯟꯇꯤ ꯄꯥꯔꯁꯦꯟ ꯑꯃꯅ ꯄꯣꯂꯤꯁꯇꯔ ꯌꯥꯜꯂꯝꯅꯤ ꯈꯜꯂꯨꯕꯅꯤ ꯑꯗꯨꯕꯨ ꯑꯁꯦꯡꯕ ꯀꯇꯟ ꯑꯣꯏꯔꯝꯃꯦ ꯊꯥꯒꯠꯆꯔꯤ ꯑꯥꯃꯥꯖꯣꯟ